ꯑꯩ ꯑꯩꯒꯤ ꯐꯣꯇꯣꯁꯤꯡ ꯑꯗꯨ ꯁꯣꯁꯦꯜ ꯃꯦꯗꯤꯌꯥꯗ ꯊꯥꯒꯠꯂꯤ ꯏꯟꯁꯇꯥꯒ꯭ꯔꯥꯝꯗ ꯊꯥꯒꯠꯂꯤ ꯑꯗꯣ ꯀꯩꯅꯣ ꯍꯥꯏꯔꯀꯥꯟꯗ ꯉꯁꯥꯏꯒꯤ ꯃꯦꯃꯣꯔꯤꯁ ꯀꯩꯀꯩꯒꯨꯝꯕ ꯂꯩꯍꯧꯅꯉꯥꯏꯒꯤꯅꯦꯕ ꯃꯦꯃꯣꯔꯤꯁꯤ ꯑꯩꯈꯣꯏ ꯃꯣꯕꯥꯏꯜ ꯀꯩꯀꯩꯗ ꯊꯝꯃꯒꯗꯤ ꯃꯣꯕꯥꯏꯜ ꯃꯥꯡꯈꯤꯕ ꯅꯠꯇ꯭ꯔꯒꯅ ꯃꯣꯕꯥꯏꯜ ꯌꯥꯔꯛꯇꯕ ꯈꯣꯠꯂꯛꯇꯕꯀꯥꯟꯗ ꯍꯦꯛꯇ ꯃꯥꯡꯈꯤꯑꯕ ꯑꯗꯨꯅ ꯏꯟꯁꯇꯥꯒ꯭ꯔꯥꯝ ꯁꯣꯁꯦꯜ ꯃꯦꯗꯤꯌꯥꯒꯨꯝꯕꯗ ꯊꯥꯒꯠꯂꯒꯗꯤ ꯃꯥꯡꯗꯦꯗꯅ ꯑꯗꯨꯝ ꯑꯦꯅꯤ ꯗꯤꯕꯥꯏꯁ ꯑꯃꯗꯒꯤ ꯂꯣꯛꯏꯟ ꯇꯧꯔꯒ ꯌꯥꯏ ꯍꯌꯦꯡ ꯐ꯭ꯌꯨꯆꯔꯗ ꯑꯩꯈꯣꯏꯒꯤ ꯃꯦꯃꯣꯔꯤ ꯑꯣꯏꯅ ꯂꯩꯅꯉꯥꯏꯒꯤ ꯑꯗꯨꯗꯒꯤ ꯑꯩꯈꯣꯏꯒꯤ ꯃꯊꯪꯒꯤ ꯖꯦꯅꯦꯔꯦꯁꯟꯅꯁꯨ ꯑꯗꯨꯝ ꯌꯦꯡꯕ ꯈꯣꯠꯄ ꯌꯥꯅꯉꯥꯏꯒꯤ ꯑꯗꯨꯝ ꯊꯝꯕꯅꯤ ꯑꯗꯨꯅ ꯑꯗꯨꯝ ꯊꯥꯒꯠꯄꯁꯨ ꯌꯥꯏ ꯀꯔꯤ ꯏꯟꯁꯇꯥꯒ꯭ꯔꯥꯝꯗ ꯑꯗꯨꯝ ꯊꯥꯒꯠꯂꯦ